ꯍꯣꯏ ꯑꯩ ꯑꯩꯁꯨ ꯑꯩꯒꯤ ꯀꯩꯅꯣ ꯑꯦꯅꯤꯃꯜꯁꯀꯨꯝꯕꯁꯨ ꯌꯥꯝꯅ ꯂꯣꯏꯌꯦ ꯁꯥ ꯁꯟ ꯌꯥꯝꯅ ꯂꯣꯏꯌꯦ ꯑꯩꯉꯣꯟꯗ ꯅꯨꯡꯉꯥꯏꯇꯕꯁꯨ ꯌꯥꯝ ꯐꯥꯎꯋꯦ ꯃꯣꯏꯅ ꯀꯃꯥꯏꯅ ꯇꯧꯔꯝꯒꯅꯤ ꯑꯩꯈꯣꯏꯅ ꯃꯤ ꯑꯃ ꯑꯣꯏꯔꯒ ꯑꯩꯈꯣꯏꯅ ꯌꯨꯝꯗ ꯐꯖꯅ ꯁꯥꯔꯒ ꯂꯩ ꯆꯦꯛꯀꯨꯝꯕꯒꯁꯨ ꯁꯥꯔꯒꯁꯨ ꯌꯥꯝ ꯂꯩꯌꯦ ꯑꯗꯨꯕꯨ ꯁꯥ ꯁꯟꯒꯤꯗꯤ ꯑꯩꯈꯣꯏꯅꯁꯨ ꯐꯖꯅꯁꯨ ꯇꯧꯕꯤꯗꯦ ꯑꯩꯈꯣꯏꯅ ꯐꯖꯅ ꯈꯟꯕꯤꯗꯦ ꯑꯗꯨ ꯃꯣꯏꯅ ꯃꯣꯏꯒꯤꯁꯨ ꯈꯟꯗꯕ ꯌꯥꯗꯦ ꯑꯩꯈꯣꯏꯅ ꯇꯧꯕꯤꯒꯗꯧꯕꯅꯤ ꯈꯪꯕꯤꯒꯗꯕꯅꯤ ꯃꯣꯏꯒꯤ ꯑꯋꯥꯕ ꯄꯨꯝꯕ ꯃꯣꯏꯅ ꯑꯩꯈꯣꯏꯅ ꯏꯃꯨꯡꯗ ꯐꯖꯅ ꯇꯨꯝꯃ ꯂꯩꯔꯒ ꯃꯣꯏꯅꯗꯤ ꯅꯣꯡꯂꯛꯇ ꯐꯝꯃꯒ ꯂꯩꯕ ꯈꯣꯠꯄꯁꯦ ꯌꯥꯝꯅꯁꯨ ꯅꯨꯡꯉꯥꯏꯇꯦ ꯌꯥꯝꯅꯁꯨ ꯀꯩꯅꯣ ꯇꯧꯋꯤ ꯑꯋꯥꯕꯁꯤ ꯃꯣꯏ ꯑꯩꯈꯣꯏꯅ ꯃꯤ ꯑꯃ ꯑꯣꯏꯕꯒꯤ ꯃꯤ ꯑꯋꯥꯕꯁꯤ ꯈꯪꯅꯒꯗꯧꯕꯅꯤ ꯃꯣꯏꯁꯨ ꯃꯔꯣꯟ ꯊꯣꯛꯇꯕꯒꯤ ꯍꯥꯏꯕꯒꯤ ꯈꯛꯇꯅꯤ ꯃꯣꯏꯁꯨ ꯌꯥꯝ ꯑꯋꯥꯕ ꯊꯦꯡꯅꯔꯤꯕꯅꯤ ꯍꯥꯏꯕ ꯉꯝꯗꯕꯒꯤ ꯂꯣꯟ ꯐꯥꯎꯅꯕ ꯉꯝꯗꯕꯒꯤ ꯇꯧꯕꯅꯤ ꯃꯣꯏꯅ ꯌꯥꯝꯅ ꯌꯥꯝ ꯅꯨꯡꯉꯥꯏꯔꯣꯏꯗꯕ ꯊꯕꯛ ꯑꯗꯨꯝ ꯑꯩꯈꯣꯏꯁꯨ ꯄꯥꯞ ꯄꯨꯕ ꯌꯥꯗꯦ ꯑꯩꯈꯣꯏꯅ ꯁꯥ ꯁꯟ ꯃꯣꯏꯗ ꯑꯗꯨꯃꯥꯏꯅ ꯇꯧꯔꯗꯤ ꯑꯩꯈꯣꯏꯗ ꯄꯥꯞ ꯄꯨꯔꯛꯀꯅꯤ ꯈꯣꯠꯂꯛꯀꯅꯤ ꯑꯗꯨꯃꯥꯏꯅ ꯇꯧꯕ ꯑꯁꯤ ꯌꯥꯝꯅ ꯐꯠꯇꯦ ꯑꯩꯈꯣꯏꯅ ꯁꯨꯝ ꯁꯦꯝꯗꯣꯛꯄ ꯇꯥꯕꯅꯤ ꯑꯩꯒꯤ ꯈꯛꯇꯒꯤꯁꯨ ꯑꯦꯛꯄꯤꯔꯤꯌꯦꯟꯁ ꯅꯠꯇꯦ ꯑꯩꯁꯨ ꯍꯥꯟꯅꯗꯧꯅ ꯇꯧꯔꯝꯃꯦ ꯑꯗꯨꯕꯨ ꯍꯧꯖꯤꯛꯇꯤ ꯑꯩ ꯃꯣꯏꯒꯤ ꯅꯨꯡꯉꯥꯏꯇꯕꯁꯦ ꯑꯩꯉꯣꯟꯗ ꯂꯣꯏꯅ ꯐꯥꯎꯔꯛꯑꯦ ꯌꯥꯝꯅ ꯈꯪꯈ꯭ꯔꯦ ꯑꯗꯨꯅ ꯍꯧꯖꯤꯛꯇꯤ ꯑꯩ ꯃꯣꯏꯒꯤꯁꯨ ꯐꯖꯅꯕ ꯂꯩꯅꯕ ꯃꯐꯝꯗꯨ ꯑꯩ ꯑꯗꯨꯝ ꯁꯦꯝꯕꯤꯔꯅꯤ